ꯏꯃꯥꯟꯅꯕꯁꯤꯡ ꯌꯥꯎꯗ꯭ꯔꯦ ꯆꯠꯄ ꯃꯇꯝꯗ ꯑꯩ ꯏꯇꯣꯝꯇ ꯆꯠꯂꯤ ꯃꯔꯝꯗꯤ ꯑꯩꯈꯣꯏ ꯏꯃꯥꯟꯅꯕ ꯌꯥꯎꯗꯕꯩ ꯃꯔꯝꯗꯤ ꯀꯔꯤꯒꯨꯝꯕ ꯑꯩꯅ ꯊꯧꯔꯤꯕ ꯒꯥꯔꯤ ꯑꯗꯨ ꯑꯩꯈꯣꯏꯒꯤ ꯏꯁꯀꯨꯇꯤ ꯑꯣꯏꯕꯅ ꯍꯥꯏꯗꯤ ꯑꯩꯅ ꯂꯧꯔꯛꯀꯗꯕ ꯄꯣꯠꯆꯩꯁꯤꯡ ꯑꯗꯨ ꯏꯁꯀꯨꯇꯤꯗ ꯂꯣꯏꯅ ꯍꯥꯞꯈꯤ ꯃꯇꯝꯗ ꯏꯃꯥꯟꯅꯕꯒꯤ ꯁꯤꯠ ꯐꯝꯅꯕ ꯁꯤꯠ ꯀꯦꯄꯥꯁꯤꯇꯤ ꯂꯩꯇꯕ ꯃꯔꯝꯅ ꯑꯩꯉꯣꯟꯗ ꯌꯥꯝꯅ ꯑꯩꯈꯣꯏꯒꯤ ꯈꯨꯗꯣꯡꯆꯥꯗꯕ ꯑꯣꯏꯒꯗꯕ ꯃꯔꯝꯅ ꯑꯩ ꯏꯃꯥꯟꯅꯕ ꯌꯥꯎꯗꯕꯤꯗ ꯑꯩ ꯏꯇꯣꯝꯇ ꯍꯥꯏꯔꯤꯕ ꯄꯣꯠꯁꯤꯡ ꯑꯗꯣ ꯂꯧ ꯑꯩ ꯆꯠꯆꯕꯅꯤ